ꯑꯩꯅ ꯇꯣꯏꯅ ꯆꯠꯊꯣꯛ ꯆꯠꯁꯤꯟ ꯇꯧꯕꯒꯤ ꯃꯔꯝ ꯈꯔ ꯍꯥꯏꯖꯧ ꯍꯥꯏꯕ ꯇꯥꯔꯒꯗꯤ ꯑꯩꯅ ꯑꯅꯧꯕ ꯖꯒꯥꯒꯤ ꯑꯅꯧꯕ ꯆꯠꯅꯕꯤ ꯈꯪꯅꯤꯡꯕ ꯃꯐꯝꯗꯨꯒꯤ ꯐꯖꯕ ꯌꯦꯡꯅꯤꯡꯕ ꯃꯐꯝꯗꯨꯒꯤ ꯆꯠꯅ ꯀꯥꯡꯂꯣꯟ ꯈꯪꯅꯤꯡꯕ ꯑꯃꯗꯤ ꯃꯈꯣꯏꯅ ꯂꯩꯔꯤꯕ ꯐꯤꯔꯩ ꯑꯃꯗꯤ ꯃꯣꯏꯅ ꯁꯦꯠꯂꯤꯕ ꯍꯥꯏꯗꯤ ꯃꯣꯏꯅ ꯆꯥꯔꯤꯕ ꯍꯧꯖꯤꯛꯀꯤ ꯍꯣꯡꯉꯛꯏꯕ ꯂꯥꯏꯐ ꯁ꯭ꯇꯥꯏꯜ ꯑꯃꯗꯤ ꯃꯣꯏꯅ ꯀꯃꯥꯏꯅ ꯍꯤꯡꯏ ꯍꯥꯏꯕꯗꯨ ꯑꯩꯅ ꯄꯨꯝꯅꯃꯛꯁꯦ ꯈꯪꯅꯤꯡꯕꯗꯒꯤ ꯑꯩꯅ ꯆꯠꯄꯅꯦ ꯑꯃꯗꯤ ꯑꯩꯅ ꯍꯧꯖꯤꯛ ꯆꯠꯄ ꯄꯥꯝꯂꯤꯕ ꯃꯐꯝ ꯍꯥꯏꯕꯁꯦ ꯗꯦꯜꯍꯤ ꯗꯦꯜꯍꯤꯒꯤ ꯆꯠꯅꯕꯤ ꯑꯩꯅ ꯈꯪꯅꯤꯡꯕ ꯄꯥꯝꯁꯨ ꯑꯩꯅ ꯌꯥꯝꯅ ꯄꯥꯝꯕ ꯃꯐꯝ ꯑꯣꯏꯕ ꯃꯐꯝꯗꯨꯗ ꯍꯧꯖꯤꯛ ꯇꯧꯔꯤꯕ ꯑꯑꯣꯟꯕ ꯂꯥꯛꯏꯕ ꯑꯍꯣꯡꯕ ꯂꯩꯔꯤꯕꯁꯤꯡꯁꯦ ꯑꯩꯅ ꯏꯁꯥꯅ ꯆꯠꯂꯒ ꯃꯐꯝꯗꯨ ꯌꯦꯡꯅꯤꯡꯕ ꯍꯥꯏꯕꯇꯥꯔꯦ ꯑꯗꯨꯒꯤꯗꯃꯛꯇ ꯑꯩꯅ ꯆꯠꯄ ꯃꯐꯝꯗꯨꯗ ꯂꯩꯍꯧꯔꯤꯕ ꯍꯥꯏꯕꯗꯤ ꯑꯀꯣꯏꯕꯒꯤ ꯐꯤꯕꯝ ꯄ꯭ꯔꯀ꯭ꯔꯤꯇꯤꯒꯤ ꯐꯖꯕ ꯑꯃꯗꯤ ꯃꯐꯝꯗꯨꯗ ꯂꯩꯔꯝꯃꯤꯕ ꯃꯤꯁꯤꯡꯁꯤꯒꯤ ꯗꯤꯁꯤꯄ꯭ꯂꯤꯟ ꯑꯃꯅ ꯑꯃꯗ ꯇꯧꯔꯤꯕ ꯕꯦꯕꯥꯔ ꯀꯔꯤ ꯀꯔꯥ ꯑꯗꯨ ꯑꯩꯅ ꯈꯪꯅꯤꯡꯕ ꯏꯁꯥꯅ ꯆꯠꯂꯒ ꯗꯥꯏꯔꯦꯛ ꯎꯅꯤꯡꯕ ꯌꯦꯡꯅꯤꯡꯕ ꯑꯃꯗꯤ ꯃꯐꯝꯗꯨ ꯆꯠꯄꯗꯁꯨ ꯑꯩꯅꯁꯨ ꯅꯨꯡꯉꯥꯏꯖꯕ ꯃꯐꯝꯗꯨꯒꯤ ꯂꯣꯟ ꯑꯩꯅ ꯍꯦꯟꯅꯁꯨ ꯈꯪꯅꯤꯡꯕ ꯍꯥꯏꯕꯗꯤ ꯃꯣꯏꯅ ꯁꯦꯠꯂꯤꯕ ꯗ꯭ꯔꯦꯁ ꯇꯧꯔꯤꯕ ꯃꯑꯣꯡ ꯃꯇꯧ ꯀꯔꯤ ꯀꯃꯥꯏꯅ ꯂꯩꯒꯦ ꯍꯥꯏꯕꯗꯨ ꯏꯁꯥꯅ ꯆꯠꯂꯒ ꯌꯦꯡꯅꯤꯡꯕ ꯀꯔꯤꯒꯨꯝꯕ ꯑꯩꯅ ꯁꯨꯇꯤ ꯂꯣꯏꯔꯛꯄꯒꯨꯝꯕ ꯑꯩꯅ ꯀꯣꯏꯕ ꯄꯥꯝꯃꯛꯑꯒꯗꯤ ꯑꯩ ꯗꯦꯜꯍꯤꯗ ꯑꯗꯨꯝ ꯆꯠꯅꯤꯡꯕ ꯑꯗꯨꯒ ꯗꯦꯜꯍꯤꯗꯁꯨ ꯑꯗꯨꯝ ꯆꯠꯄ ꯄꯥꯝꯃꯦ ꯃꯈꯥꯇꯥꯅꯁꯨ ꯑꯩꯉꯣꯟꯗ ꯈꯨꯗꯣꯡꯆꯥꯕ ꯀꯔꯤꯒꯨꯝꯕ ꯂꯩꯔꯒꯗꯤ ꯑꯩꯅ ꯆꯠꯀꯦ ꯍꯥꯏꯕꯒꯤ ꯑꯄꯥꯝꯕ ꯂꯩꯕ ꯑꯗꯨꯅꯅꯦ ꯑꯩꯅ ꯗꯦꯜꯍꯤꯗ ꯄꯥꯝꯃꯤ ꯗꯦꯜꯍꯤꯕꯨ ꯑꯩꯅ ꯗꯦꯜꯍꯤꯕꯨ ꯑꯩꯅ ꯄꯜꯂꯤꯕꯁꯦ